ꯑꯩꯈꯣꯏꯅ ꯁꯣꯁꯤꯌꯦꯜ ꯃꯦꯗꯤꯌꯥ ꯍꯥꯏꯗꯤ ꯌꯨꯇ꯭ꯌꯨꯕꯀꯨꯝꯕ ꯐꯦꯁꯕꯨꯛꯀꯨꯝꯕꯗ ꯗꯥꯟꯁꯀꯤ ꯇꯨꯏꯁꯟ ꯁꯦꯟꯇꯔꯒꯨꯝꯕ ꯅꯠꯇ꯭ꯔꯒ ꯇ꯭ꯌꯨꯇꯔ ꯅꯥꯏꯔꯒ ꯗꯥꯟꯁꯀꯤ ꯃꯍꯩꯂꯣꯏꯁꯪ ꯑꯃ ꯍꯥꯡꯕ ꯑꯩꯈꯣꯏꯅ ꯃꯌꯥꯝ ꯑꯃ ꯊꯦꯡꯅꯩ ꯃꯐꯝ ꯑꯗꯨꯗ ꯗꯥꯟꯁ ꯇꯧꯔꯤꯕ ꯗꯥꯟꯁ ꯗꯥꯟꯁꯁꯔ ꯇꯝꯃꯤꯕ ꯃꯤꯁꯤꯡ ꯑꯃꯁꯨꯡ ꯇ꯭ꯌꯨꯇꯔꯗꯨꯅ ꯐꯖꯅ ꯇꯥꯛꯄꯤꯔꯒ ꯍꯥꯏꯗꯤ ꯗꯤꯁꯤꯄ꯭ꯂꯤꯟ ꯅꯥꯏꯅ ꯁꯨꯃꯥꯏꯅ ꯇꯧꯒꯗꯧꯅꯤ ꯁꯨꯃꯥꯏꯅ ꯇꯧꯒꯗꯧꯅꯤꯅ ꯇꯥꯛꯄꯤꯔꯒ ꯗꯥꯟꯁꯇꯨ ꯇꯧꯍꯜꯂꯤ ꯗꯥꯟꯁ ꯇꯧꯕ ꯃꯇꯝꯗ ꯁꯤꯗꯒꯤ ꯍꯧꯔꯒ ꯁꯨꯃꯥꯏꯅ ꯇꯧꯋꯤ ꯍꯥꯏꯕꯁꯦ ꯇ꯭ꯌꯨꯇꯔꯗꯨꯅ ꯐꯖꯅ ꯗꯤꯁꯤꯄ꯭ꯂꯤꯟ ꯑꯃꯒꯤ ꯃꯦꯟꯇꯦꯟ ꯇꯧꯔꯒ ꯇꯥꯛꯄꯤꯕꯅ ꯐꯤꯂꯝ ꯏꯟꯗꯁꯇ꯭ꯔꯤꯗ ꯑꯗꯩ ꯏꯟꯇꯔꯇꯦꯟꯅꯔꯗ ꯑꯃꯁꯨꯡ ꯇ꯭ꯔꯦꯗꯤꯁꯅꯦꯜꯂꯤ ꯑꯣꯏꯕꯗꯁꯨ ꯌꯥꯝꯅ ꯃꯇꯦꯡ ꯄꯥꯡꯉꯤ ꯗꯥꯟꯁ ꯍꯥꯏꯕꯁꯤꯅ ꯑꯩꯈꯣꯏꯒꯤ ꯐꯤꯂꯝ ꯏꯟꯗꯁꯇ꯭ꯔꯤꯗꯗꯤ ꯍꯥꯏꯗꯤ ꯕꯣꯂꯤꯋꯨꯠ ꯑꯣꯏꯔꯣ ꯍꯣꯂꯤꯋꯨꯠ ꯑꯣꯏꯔꯣ ꯃꯅꯤꯋꯨꯠ ꯑꯣꯏꯔꯣ ꯌꯥꯝꯅ ꯗꯥꯟꯁꯁꯦ ꯌꯥꯝꯅ ꯃꯔꯨꯑꯣꯏ ꯃꯔꯝꯗꯤ ꯏꯁꯩ ꯅꯣꯡꯃꯥꯏ ꯗꯥꯟꯁ ꯍꯥꯏꯕꯁꯦ ꯃꯇꯥꯡ ꯃꯇꯥꯡꯗꯨꯒꯤ ꯃꯇꯨꯡ ꯏꯟꯅ ꯍꯔꯥꯎ ꯀꯨꯝꯍꯩꯗꯨꯒꯤ ꯃꯇꯨꯡ ꯏꯟꯅ ꯄꯥꯡꯊꯣꯛꯅꯩ ꯑꯩꯈꯣꯏꯒꯤ ꯁꯣꯁꯥꯏꯇꯤꯁꯤꯗꯗꯤ